ꯂꯨꯍꯣꯡꯕꯗ ꯆꯪꯕꯁꯤꯡꯁꯦ ꯌꯨꯝ ꯈꯔ ꯁꯦꯡꯍꯟꯕ ꯌꯨꯝ ꯁꯦꯡꯍꯟꯕ ꯗꯔꯀꯥꯔ ꯇꯥꯏ ꯌꯨꯝ ꯃꯣꯠꯂꯒ ꯂꯨꯍꯣꯡꯕꯁꯨ ꯀꯌꯥ ꯆꯠꯅꯗꯦ ꯃꯤꯅ ꯌꯦꯡꯕꯗꯁꯨ ꯐꯖꯗꯦ ꯑꯗꯨꯒ ꯏꯔꯨꯞꯁꯤꯡ ꯈꯔ ꯀꯧꯔꯒ ꯗꯦꯀꯣꯔꯦꯁꯟꯒꯨꯝꯕ ꯁꯦꯝꯕ ꯌꯨꯝ ꯁꯦꯡꯍꯟꯕ ꯋꯥꯏꯒꯨꯝꯕ ꯇꯩꯕ ꯀꯥ ꯈꯣꯏ ꯂꯣꯏꯅ ꯁꯦꯡꯍꯟꯕ ꯑꯗꯨꯒ ꯂꯩꯒꯨꯝꯕ ꯂꯦꯡꯕ ꯂꯩ ꯂꯦꯡꯕꯁꯨ ꯃꯇꯝ ꯌꯥꯝ ꯆꯪꯉꯤ ꯑꯃꯃꯨꯛ ꯍꯥꯞꯀꯅꯤ ꯑꯃꯃꯨꯛ ꯆꯤꯡꯒꯅꯤ ꯑꯃꯃꯨꯛ ꯂꯦꯡꯒꯅꯤ ꯑꯃꯃꯨꯛ ꯆꯤꯡꯒꯅꯤ ꯑꯗꯨꯃꯥꯏꯅ ꯇꯧꯕꯗ ꯃꯇꯝ ꯌꯥꯝ ꯆꯪꯉꯤ ꯂꯨꯍꯣꯡꯕꯗ ꯗꯦꯀꯣꯔꯦꯁꯟ ꯁꯦꯝꯕꯁꯤꯁꯨ ꯅꯨꯃꯤꯠ ꯑꯍꯨꯝꯒꯨꯝꯕ ꯆꯪꯉꯤ ꯀꯔꯤꯒꯨꯝꯕ ꯌꯨꯝꯗ ꯑꯅꯧꯕ ꯁꯥꯕ ꯑꯣꯏꯔꯗꯤ ꯇꯤꯟꯒꯨꯝꯕ ꯗꯝꯕꯨꯔꯒꯨꯝꯕ ꯑꯗꯨꯝ ꯄꯨꯊꯣꯛ ꯄꯨꯁꯤꯟ ꯃꯤꯒꯤ ꯂꯧꯕ ꯅꯠꯇ꯭ꯔꯒ ꯑꯩꯈꯣꯏꯒꯤ ꯏꯁꯥꯒꯤ ꯇꯧꯕ ꯑꯗꯨꯒꯨꯝꯕꯗ ꯋꯥꯒꯨꯝꯕ ꯀꯛꯑꯒ ꯃꯣꯏꯒꯤ ꯌꯨꯡꯅꯅꯕ ꯁꯦꯝꯕꯗꯁꯨ ꯃꯇꯝ ꯃꯌꯥꯝ ꯆꯪꯉꯤ ꯑꯗꯨꯒ ꯕꯦꯅꯔꯒꯨꯝꯕ ꯅꯝꯕꯗꯁꯨ ꯕꯦꯅꯔ ꯅꯝꯕꯁꯨ ꯅꯨꯃꯤꯠ ꯑꯍꯨꯝ ꯃꯔꯤꯒꯨꯝꯕ ꯑꯗꯨꯝ ꯆꯪꯒꯜꯂꯤ ꯑꯗꯨꯒ ꯂꯨꯍꯣꯡꯕꯗ ꯅꯨꯡꯁꯨ ꯅꯨꯡꯉꯥꯏ ꯃꯌꯥꯝꯁꯨ ꯆꯪꯉꯤ ꯄꯩꯁꯥꯁꯨ ꯆꯪꯉꯤ ꯂꯩꯒꯨꯝꯕ ꯁꯦꯝꯕ ꯗꯦꯀꯣꯔꯦꯁꯟꯒꯨꯝꯕ ꯑꯗꯨꯝ ꯁꯦꯝꯕꯗ ꯑꯗꯨꯝ ꯆꯪꯒꯅꯤ ꯂꯝꯕꯤꯗꯁꯨ ꯀꯥꯔꯄꯦꯠ ꯊꯥꯁꯦ ꯈꯟꯒꯅꯤ ꯗꯦꯀꯣꯔꯦꯁꯟꯁꯨ ꯃꯈꯜ ꯑꯃꯈꯛꯇꯗꯤ ꯇꯧꯕ ꯌꯥꯔꯣꯏ ꯑꯗꯨꯅ ꯃꯈꯟ ꯃꯈꯟ ꯇꯧꯕ ꯇꯥꯏ ꯃꯤꯅ ꯌꯦꯡꯕꯗꯁꯨ ꯐꯖꯅꯉꯥꯏ ꯃꯤꯅ ꯌꯦꯡꯕꯗꯁꯨ ꯃꯥꯒꯤ ꯂꯨꯍꯣꯡꯕꯁꯤꯗꯤ ꯌꯥꯝ ꯆꯥꯎꯋꯤꯍꯦ ꯑꯗꯨꯒꯨꯝꯕ ꯃꯤꯒꯤ ꯊꯥꯒꯠꯄ ꯋꯥ ꯈꯔ ꯇꯥꯅꯉꯥꯏ ꯑꯗꯨꯒ ꯑꯆꯥ ꯑꯊꯛꯁꯨ ꯊꯧꯔꯥꯡ ꯇꯧꯕ ꯗꯔꯀꯥꯔ ꯇꯥꯏ ꯑꯆꯥ ꯑꯊꯛꯁꯨ ꯍꯥꯎꯅ ꯍꯥꯎꯅ ꯆꯥꯎꯅ ꯇꯧꯕ ꯗꯔꯀꯥꯔ ꯇꯥꯏ ꯀꯔꯤꯒꯤꯔ ꯍꯥꯏꯕꯗꯤ ꯃꯤ ꯈꯔꯗꯤ ꯆꯥ ꯊꯛꯄꯗ ꯉꯥꯎꯕꯁꯨ ꯂꯩꯌꯦ ꯑꯗꯨꯅ ꯍꯣꯔꯦꯟ ꯆꯥ ꯊꯛꯄ ꯍꯥꯎꯇ꯭ꯔꯗꯤ ꯗꯦꯀꯣꯔꯦꯁꯟꯒꯨꯝꯕ ꯐꯖꯔꯁꯨ ꯑꯆꯥ ꯑꯊꯛ ꯍꯥꯎꯇ꯭ꯔꯗꯤ ꯃꯥꯒꯤ ꯂꯨꯍꯣꯡꯕꯁꯤꯗꯤ ꯐꯖꯗꯦ ꯆꯥꯎꯗꯦ ꯄꯤꯛꯏ ꯑꯗꯨꯒꯨꯝꯕ ꯍꯥꯏꯔꯛꯄꯁꯨ ꯌꯥꯏ ꯑꯗꯨꯅ ꯊꯧꯔꯝ ꯈꯨꯗꯤꯡꯗ ꯃꯥꯏ ꯄꯥꯛꯅꯅꯕ ꯐꯖꯅ ꯍꯣꯠꯅꯕ ꯗꯔꯀꯥꯔ ꯇꯥꯏ ꯑꯗꯨꯅ ꯂꯨꯍꯣꯡꯕꯒꯤ ꯃꯇꯥꯡꯁꯤꯗꯤ ꯑꯗꯨꯝ ꯃꯤꯅ ꯌꯦꯡꯕꯗꯁꯨ ꯑꯗꯨꯝ ꯅꯨꯡꯗꯤ ꯅꯨꯡꯉꯥꯏꯕꯅꯤ ꯃꯅꯨꯡ ꯃꯄꯥꯟ ꯂꯣꯏꯅ ꯁꯦꯝꯕ ꯗꯔꯀꯥꯔ ꯇꯥꯏ ꯃꯄꯥꯟ ꯁꯦꯝꯕꯗꯁꯨ ꯃꯇꯝ ꯌꯥꯝ ꯆꯪꯉꯤ ꯅꯂꯥꯒꯨꯝꯕ ꯂꯩꯔꯗꯤ ꯅꯂꯥ ꯁꯦꯡꯗꯣꯛꯀꯅꯤ ꯂꯝꯕꯤ ꯈꯔ ꯐꯠꯇ꯭ꯔꯗꯤ ꯂꯝꯕꯤꯁꯨ ꯁꯦꯝꯗꯣꯛꯀꯅꯤ ꯂꯝꯕꯤ ꯃꯣꯠꯂꯁꯨ ꯃꯤꯅ ꯌꯦꯡꯕ ꯅꯨꯡꯉꯥꯏꯇꯦ ꯗꯁꯕꯤꯟꯁꯨ ꯃꯔꯥꯡꯀꯥꯏꯅ ꯊꯝꯒꯗꯕꯅꯤ ꯑꯗꯨꯒ ꯂꯨꯍꯣꯡꯕ ꯕꯣꯔꯈꯣꯏꯅ ꯐꯝꯅꯅꯕ ꯖꯒꯥꯁꯨ ꯐꯖꯅ ꯁꯦꯝꯕ ꯗꯔꯀꯥꯔ ꯇꯥꯏ ꯃꯣꯏꯒꯤ ꯃꯅꯥꯛꯇꯁꯨ ꯂꯥꯏꯠꯇꯣ ꯐꯖꯅ ꯀꯟꯅ ꯄꯥꯟꯅꯅꯕ ꯍꯥꯞꯄꯁꯨ ꯌꯥꯏ ꯐꯖꯅ ꯇꯧꯕꯁꯨ ꯌꯥꯏ ꯇꯧꯁꯨ ꯇꯧꯒꯗꯧꯕꯅꯤ ꯑꯗꯨꯅ ꯐꯖꯟ ꯐꯖꯟ ꯇꯧꯒꯗꯕꯅꯤ ꯗꯦꯀꯣꯔꯦꯁꯟꯁꯨ ꯐꯖꯅꯅꯕ ꯃꯤꯅ ꯌꯦꯡꯕꯗꯁꯨ ꯃꯤꯒꯤ ꯃꯤꯠꯇ ꯑꯦꯠꯇ꯭ꯔꯦꯛꯇꯤꯞ ꯑꯣꯏꯅꯅꯕ ꯐꯖꯅ ꯑꯩꯈꯣꯏꯅ ꯍꯣꯠꯅꯒꯗꯕꯅꯤ ꯏꯔꯨꯞꯁꯤꯡꯁꯨ ꯀꯧꯔꯒ ꯃꯣꯏꯁꯨ ꯂꯥꯛꯑꯒ ꯐꯝꯃꯒ ꯂꯩꯇꯕꯤꯗ ꯑꯩꯈꯣꯏꯒꯤ ꯃꯇꯦꯡ ꯐꯖꯅ ꯄꯥꯡꯕ ꯑꯗꯨꯒ ꯂꯨꯍꯣꯡꯕꯁꯦ ꯃꯥꯏ ꯄꯥꯛꯅꯅꯕ ꯃꯣꯏꯁꯨ ꯍꯣꯠꯅ ꯃꯤꯟꯅꯒꯗꯕꯅꯤ ꯑꯗꯨꯒ ꯌꯥꯝ ꯀꯥꯟꯅꯅꯕ ꯐꯪꯒꯗꯕꯅꯤ ꯄꯩꯁꯥꯁꯨ ꯌꯥꯝ ꯆꯪꯁꯨ ꯆꯪꯒꯗꯕꯅꯤ ꯑꯗꯨꯒ ꯂꯥꯛꯁꯨ ꯂꯥꯛꯀꯗꯕꯅꯤ ꯂꯨꯍꯣꯡꯕꯗ ꯈꯨꯗꯣꯜ ꯄꯣꯠꯀꯨꯝꯕꯁꯨ ꯃꯤꯅꯁꯨ ꯄꯤꯒꯗꯕꯅꯤ ꯃꯤꯅꯁꯨ ꯄꯤꯔꯛꯀꯅꯤ ꯅꯪ ꯂꯨꯍꯣꯡꯕꯗ ꯀꯥꯟꯅꯕꯁꯦ ꯃꯌꯥꯝ ꯂꯩꯌꯦ ꯑꯗꯨꯅ ꯐꯖꯟ ꯐꯖꯟꯅ ꯇꯧꯒꯗꯕꯅꯤ ꯍꯣꯔꯦꯟꯒꯨꯝꯕ ꯁꯤꯗꯗꯨꯝ ꯊꯝꯈ꯭ꯔꯒꯦꯗꯥ ꯍꯥꯏꯔꯒ ꯍꯣꯔꯦꯟ ꯇꯥꯔꯛꯑꯗꯤ ꯃꯤꯅ ꯌꯦꯡꯕꯗꯁꯨ ꯐꯖꯔꯣꯏ ꯃꯤꯒꯤ ꯃꯤꯠꯇꯁꯨ ꯌꯦꯡꯕ ꯅꯨꯡꯉꯥꯏꯔꯣꯏ ꯑꯗꯨꯅ ꯂꯨꯍꯣꯡꯕꯒꯤ ꯃꯇꯥꯡꯁꯤꯗꯤ ꯆꯥꯎꯅ ꯇꯧꯁꯦ ꯍꯥꯏꯔꯗꯤ ꯃꯇꯝꯁꯨ ꯌꯥꯝ ꯆꯪꯒꯅꯤ ꯆꯥꯎꯅ ꯇꯧꯔꯤ ꯃꯈꯩ ꯌꯥꯝ ꯅꯨꯡꯉꯥꯏꯒꯅꯤ ꯃꯤꯒꯤ ꯖꯒꯣꯏꯁꯨ ꯁꯥꯒꯅꯤ ꯖꯒꯣꯏꯁꯨ ꯄꯨꯟꯅ ꯁꯥꯒꯅꯤ ꯍꯔꯥꯎꯁꯨ ꯍꯔꯥꯎꯒꯅꯤ ꯅꯣꯛꯁꯨ ꯅꯣꯛꯀꯅꯤ ꯆꯠꯂꯝꯗꯥꯏꯗꯨꯗ ꯈꯔ ꯈꯔꯁꯨ ꯀꯞꯀꯗꯕꯅꯤ ꯑꯗꯨꯅ ꯐꯖꯅ ꯇꯧꯒꯗꯧꯕꯅꯤ ꯂꯨꯍꯣꯡꯕꯁꯦ ꯅꯨꯡꯉꯥꯏꯅꯅꯕ